ꯑꯣ ꯇꯥꯃꯣꯁꯤ ꯃꯉꯥꯜꯒꯤ ꯀꯩꯅꯣ ꯆꯤꯛꯀꯟ ꯐꯥꯝ ꯍꯥꯎꯁ ꯑꯣꯏꯗꯣꯏꯔ ꯑꯣ ꯇꯥꯃꯣ ꯑꯩꯁꯦ ꯀꯩꯅꯣ ꯌꯦꯟ ꯈꯔ ꯂꯧꯖꯒꯦ ꯇꯧꯕꯅꯦꯕꯀꯣ ꯌꯦꯟꯁꯦ ꯇꯥꯃꯣ ꯑꯩꯒꯤꯁꯦ ꯑꯩꯁꯦ ꯌꯦꯟꯁꯦ ꯈꯔ ꯌꯥꯝꯅ ꯂꯧꯅꯤꯡꯉꯦꯕꯀꯣ ꯑꯗꯨꯅ ꯌꯦꯟꯒꯤꯁꯦ ꯀꯩꯅꯣ ꯁꯨꯝ ꯍꯧꯖꯤꯛꯀꯤ ꯌꯦꯟ ꯊꯥꯕ ꯌꯥꯔꯕꯣ ꯀꯃꯥꯏꯅ ꯇꯧꯔꯤꯒꯦ ꯌꯦꯟ ꯆꯥꯎꯔꯕꯣ ꯅꯠꯇ꯭ꯔꯒ ꯍꯧꯖꯤꯛ ꯆꯤꯡꯕ ꯌꯥꯗ꯭ꯔꯤꯕꯣ ꯀꯃꯥꯏꯅ ꯇꯧꯔꯤꯒꯦ ꯑꯗꯨꯗꯤ ꯌꯦꯟꯁꯦ ꯆꯥꯝ ꯆꯥꯅꯤꯒꯨꯝꯕ ꯂꯧꯒꯦ ꯇꯧꯕꯅꯦꯕꯀꯣ ꯈꯔ ꯌꯥꯝ ꯂꯧꯖꯒꯦ ꯇꯧꯕ ꯑꯗꯣ ꯍꯥꯏꯗꯤ ꯌꯦꯟꯁꯦ ꯃꯁꯥ ꯍꯥꯏꯗꯤ ꯅꯥꯕ ꯈꯣꯠꯄ ꯀꯔꯤꯝ ꯇꯧꯗꯦꯀꯣ ꯃꯁꯥ ꯃꯎ ꯐꯖꯅ ꯐꯩꯀꯣ ꯑꯗꯨꯝ

ꯑꯣ ꯑꯗꯣ ꯇꯥꯃꯣ ꯑꯩꯁꯦ ꯀꯩꯅꯣ ꯗꯤꯂꯤꯕꯔꯤ ꯇꯧꯕ ꯌꯥꯕ꯭ꯔꯥ ꯀꯃꯥꯏꯅ ꯑꯩꯈꯣꯏꯅ ꯄꯤꯛꯀꯞ ꯇꯧꯖꯒꯗ꯭ꯔꯥ

ꯑꯪ ꯎꯝ ꯑꯁꯦ ꯍꯌꯦꯡ ꯍꯥꯡꯆꯤꯠꯀꯤ ꯑꯣꯏꯗꯣꯏꯅꯦꯕꯀꯣ ꯑꯗꯨꯒꯤꯅꯦ ꯑꯩꯅ ꯍꯥꯏꯔꯛꯏꯁꯦ ꯑꯗꯨꯗꯨꯅ ꯍꯥꯏꯗꯤ ꯌꯦꯟꯁꯦ ꯈꯔ ꯌꯥꯝꯅꯁꯨ ꯂꯧꯅꯤꯡꯕ ꯑꯩꯈꯣꯏꯒꯤꯁꯦꯀꯣ ꯑꯩꯁꯦ ꯆꯤꯛꯀꯟ ꯁꯦꯟꯇꯔ ꯃꯐꯝ ꯈꯔ ꯊꯥꯒꯗꯧꯅꯦꯕ ꯑꯩꯁꯨ ꯑꯃꯨꯛ ꯀꯣ ꯆꯤꯛꯀꯟ ꯁꯦꯟꯇꯔ ꯈꯔꯒꯤ ꯑꯩꯉꯣꯟꯗ ꯍꯧꯖꯤꯛ ꯑꯣꯗꯔ ꯄꯤꯕ ꯉꯝꯗꯕ ꯂꯩꯕꯒꯤ ꯑꯗꯨ ꯑꯣꯗꯔ ꯄꯤꯅꯕꯒꯤ ꯑꯣꯖꯥꯒꯤꯗꯒꯤ ꯄꯥꯎ ꯐꯥꯎꯔꯛꯄꯅꯦꯕꯀꯣ ꯑꯗꯨꯗꯨꯅ ꯍꯥꯏꯗꯤ ꯗꯤꯂꯤꯕꯔꯤꯁꯦ ꯑꯣꯖꯥꯍꯣꯏꯗ ꯇꯧꯍꯟꯕꯅꯁꯨ ꯈꯔ ꯑꯩꯗꯤ ꯈꯤꯇꯪꯗꯤ ꯊꯕꯛꯁꯦ ꯈꯨꯌꯧꯅꯁꯨ ꯈꯨꯌꯧꯅꯕ ꯍꯟꯗꯛꯁꯦꯀꯣ ꯑꯣ ꯗꯤꯂꯤꯕꯔꯤꯁꯦ ꯑꯗꯨꯃꯥꯏꯅ ꯇꯧ ꯑꯣ ꯇꯥ ꯗꯤꯂꯤꯕꯔ ꯇꯧꯕꯤꯕ ꯍꯥꯏꯁꯦ ꯀꯩꯅꯣ ꯇꯧꯒꯗ꯭ꯔꯣ ꯍꯥꯏꯗꯤ ꯌꯦꯟꯁꯦ ꯑꯣꯖꯥꯍꯣꯏꯒꯤꯁꯦ ꯒꯥꯔꯤ ꯗꯤ ꯌꯥꯏꯗ ꯀꯦꯖꯇ ꯀꯌꯥꯃꯨꯛ ꯆꯟꯒꯦ ꯈꯣꯠꯀꯦ ꯗꯤ ꯌꯥꯏꯁꯤꯕꯨ ꯇꯥꯃꯣ ꯍꯧꯖꯤꯛꯁꯤꯕꯣ ꯑꯣ ꯑꯗꯨ ꯀꯩꯒꯨꯝꯕ ꯑꯩꯅ ꯌꯦꯟꯗꯣ ꯆꯥꯝꯃ ꯆꯥꯅꯤꯒꯨꯝꯕ ꯆꯤꯡꯒꯦ ꯍꯥꯏ ꯇꯥꯔꯒꯗꯤ ꯈꯤꯇꯪ ꯍꯥꯏꯗꯤ ꯑꯃꯨꯛ ꯑꯍꯨꯝ ꯃꯔꯤꯒꯨꯝꯕ ꯊꯣꯛꯅꯒꯗ꯭ꯔꯥꯅ ꯈꯜꯂꯦꯕ ꯑꯩꯗꯤ ꯀꯣ ꯑꯣ ꯑꯗꯣꯍꯥꯏꯗꯤ ꯀꯩꯅꯣ ꯑꯗꯣ ꯍꯥꯏꯗꯤ ꯁꯨꯝ ꯍꯥꯏꯅꯤꯡꯕ ꯑꯃꯅ ꯍꯧꯖꯤꯛꯇꯤ ꯑꯃꯨꯛ ꯁꯥꯒꯠꯂꯛꯄ ꯃꯇꯝꯁꯨ ꯑꯣꯏꯕꯅꯤꯅꯀꯣ ꯇꯁꯦꯡꯅ ꯁꯥꯒꯠꯂꯛꯄꯅꯤꯅ ꯑꯃꯨꯛ ꯑꯩꯈꯣꯏ ꯌꯦꯟꯁꯦ ꯃꯌꯥꯝ ꯍꯥꯞꯄ ꯄꯣꯔꯛꯑꯀꯥꯟꯗ ꯑꯃꯨꯛ ꯍꯥꯏꯗꯤ ꯁꯤꯕ ꯈꯣꯠꯄ ꯃꯌꯥꯝ ꯌꯥꯎꯖꯩꯀꯣ ꯑꯗꯨꯃꯥꯏꯅ ꯇꯧꯕꯗꯨꯁꯨꯀꯣ ꯎꯝ ꯑꯣ ꯍꯥꯏꯕꯗꯤ ꯍꯧꯖꯤꯛꯇꯤ ꯑꯃꯨꯛ ꯇꯥꯃꯣ ꯍꯣꯏꯅ ꯌꯦꯟꯁꯦ ꯗꯤꯂꯤꯕꯔ ꯇꯧꯕꯤꯔꯛꯄ ꯃꯇꯝꯗ ꯍꯥꯏꯗꯤ ꯁꯤꯕ ꯈꯣꯠꯄ ꯌꯥꯎꯔꯒꯅ ꯑꯃꯨꯛ ꯇꯥꯃꯣ ꯍꯣꯏꯅ ꯔꯤꯛꯁ ꯑꯣꯏꯒꯗ꯭ꯔꯥ ꯅꯠꯇ꯭ꯔꯒ ꯑꯩꯈꯣꯏꯅ ꯑꯣꯏꯒꯗ꯭ꯔꯥ ꯁꯤꯁꯨ ꯍꯪꯅꯤꯡꯕ ꯑꯩꯒꯤꯁꯦꯀꯣ ꯍꯥꯏꯕꯗꯤ ꯑꯩꯈꯣꯏꯅ ꯄꯨꯖꯔꯕꯨꯗꯤ ꯑꯩꯈꯣꯏꯅ ꯔꯤꯛꯁ ꯑꯣꯏꯖꯔꯦꯀꯣ ꯑꯗꯣ ꯃꯁꯤꯗꯩꯗ ꯍꯥꯏꯗꯤ ꯇꯥꯃꯣ ꯍꯣꯏꯅ ꯄꯨꯒꯤꯕ ꯄꯨꯕꯤꯔꯛꯄ ꯃꯇꯝꯗ ꯍꯥꯏꯗꯤ ꯁꯤꯕ ꯈꯣꯠꯄ ꯌꯥꯎꯔꯝꯃꯒꯗꯤ ꯁꯨꯝ ꯑꯩꯈꯣꯏꯅ ꯔꯤꯛꯁ ꯑꯣꯏꯖꯒꯗ꯭ꯔꯥ ꯈꯣꯠꯆꯒꯗ꯭ꯔꯥ ꯍꯪꯖꯅꯤꯡꯕ ꯑꯗꯨꯏꯗꯨꯁꯨꯀꯣ ꯑꯣ ꯑꯣ ꯌꯦꯟꯁꯦ ꯇꯥꯃꯣ ꯌꯦꯟ ꯑꯃꯅ ꯀꯦ ꯖꯤ ꯀꯌꯥꯃꯨꯛꯀꯤ ꯆꯥꯡꯗꯤ ꯐꯪꯉꯒꯦ ꯀꯃꯥꯏꯅ ꯇꯧꯔꯒꯦ

ꯑꯣ ꯑꯗꯨꯗꯤ ꯌꯦꯟꯁꯦ ꯆꯥꯎꯔꯦꯀꯣ ꯑꯗꯨꯝ ꯎꯝ ꯑꯣ ꯑꯩ ꯍꯌꯦꯡꯗꯣ ꯑꯌꯨꯛꯀꯤꯗꯣ ꯄꯥꯎ ꯐꯥꯎꯖꯔꯛꯑꯒꯦꯕꯀꯣ ꯑꯗꯨꯅ ꯍꯥꯏꯕꯗꯤ ꯀꯩꯅꯣ ꯊꯥꯖꯅꯕꯒꯤ ꯃꯇꯨꯡ ꯏꯟꯅ ꯀꯔꯤ ꯍꯥꯏꯅꯤ ꯍꯥꯏꯗꯤ ꯇꯥꯃꯣ ꯍꯣꯏꯅ ꯌꯦꯟꯗꯣ ꯑꯣꯖꯥ ꯍꯣꯏꯅ ꯌꯦꯟ ꯑꯣꯟꯕ ꯃꯇꯝꯗꯨꯗꯀꯣ ꯑꯩꯈꯣꯏꯒꯤ ꯀꯦ ꯖꯤꯗꯣ ꯌꯥꯔꯒꯗꯤ ꯑꯩꯈꯣꯏꯗꯁꯨ ꯎꯍꯟꯅꯤꯡꯕꯒꯤ ꯃꯑꯣꯡꯗ ꯍꯥꯏꯗꯤ ꯐꯣꯇꯣ ꯑꯝꯇꯪ ꯀꯥꯞꯄꯤꯔꯒꯗꯤꯀꯣ ꯍꯥꯏꯗꯤ ꯌꯦꯟꯁꯤ ꯁꯨꯃꯥꯏꯅ ꯁꯤꯒꯩꯁꯤꯅ ꯀꯦ ꯖꯤ ꯑꯁꯨꯛꯅꯤ ꯁꯤꯒꯤꯁꯤꯅ ꯀꯦ ꯖꯤ ꯑꯁꯨꯛꯅꯤ ꯍꯥꯏꯗꯤ ꯐꯣꯇꯣꯒꯨꯝꯕ ꯎꯕꯤꯔꯒꯗꯤꯀꯣ ꯃꯣꯏ ꯊꯥꯖꯅꯕꯒꯤ ꯃꯈꯥ ꯄꯣꯜꯂꯤ ꯍꯥꯏꯕꯗꯣꯀꯣ ꯊꯥꯖꯅꯕ ꯍꯥꯏꯕꯗꯣꯀꯣ ꯑꯧ ꯃꯉꯣꯟꯗ ꯎꯝ ꯎꯝ ꯎꯝ ꯃꯐꯝꯁꯤꯅ ꯑꯩꯈꯣꯏꯁꯤ ꯀꯥꯡꯄꯣꯛꯄꯤꯗꯒꯤ ꯑꯣꯏꯗꯣꯏꯅꯦꯕꯀꯣ ꯀꯥꯡꯄꯣꯛꯄꯤ ꯋꯥꯠ ꯅꯝꯕꯔ ꯀꯩꯅꯣꯗ ꯀꯥꯡꯄꯣꯛꯄꯤ ꯋꯥꯠ ꯅꯝꯕꯔ ꯐꯣꯔꯗ ꯊꯥꯕꯤꯒꯗꯝꯅꯤꯕ ꯇꯥꯃꯣꯅ ꯊꯥꯕꯤꯔꯤꯁꯦꯀꯣ ꯑꯣ ꯑꯗꯨꯅꯤ ꯇꯥꯃꯣ ꯌꯥꯅꯤꯅ ꯇꯥꯃꯣ ꯑꯗꯨꯝ ꯑꯗꯣ ꯗꯤꯂꯤꯕꯔꯤ ꯂꯥꯛꯄꯒꯤ ꯃꯇꯝꯁꯤꯗ ꯍꯥꯏꯗꯤ ꯄꯩꯁꯥꯁꯦ ꯆꯥꯎꯒꯗ꯭ꯔꯥ ꯀꯌꯥꯝ ꯍꯦꯟꯒꯠꯂꯛꯀꯅꯤ ꯍꯥꯏꯕꯗꯤ ꯗꯤꯐ꯭ꯔꯦꯟꯁ ꯀꯌꯥꯝ ꯂꯩꯔꯛꯀꯅꯤ ꯑꯣ ꯑꯣ ꯍꯣꯏ ꯇꯥꯃꯣ ꯀꯩꯅꯣ ꯌꯥꯝ ꯅꯨꯡꯉꯥꯏꯖꯔꯦ ꯇꯥꯃꯣ ꯑꯗꯨꯗꯤ ꯍꯌꯦꯡꯗꯣ ꯄꯥꯎ ꯐꯥꯎꯖꯔꯛꯑꯒꯦꯅꯦ ꯑꯩ